ꯑꯩꯍꯥꯛꯅ ꯃꯍꯩ ꯂꯣꯏꯁꯪꯗ ꯇꯝꯃꯛꯄ ꯂꯩꯏ ꯌꯦꯛꯄꯒꯤ ꯀꯂꯥ ꯑꯁꯤꯗ ꯑꯩꯈꯣꯏꯒꯤ ꯑꯣꯖꯥꯅ ꯄ꯭ꯔꯀꯤꯇꯤꯒꯤ ꯑꯣꯏꯕ ꯃꯁꯛꯁꯤꯡꯕꯨ ꯌꯦꯡꯗꯨꯅ ꯌꯦꯛꯄ ꯍꯥꯏꯗꯅ ꯃꯄꯥꯟꯗ ꯄꯨꯊꯣꯛꯇꯨꯅ ꯂꯥꯏ ꯌꯦꯛꯄꯒꯤ ꯃꯥꯎꯡ ꯑꯗꯨ ꯇꯥꯛꯄꯤꯈꯤ ꯃꯗꯨꯅ ꯈ꯭ꯋꯥꯏꯗꯒꯤ ꯄꯨꯛꯅꯤꯡꯗ ꯅꯨꯡꯁꯤꯕ ꯑꯃꯗꯤ ꯄ꯭ꯔꯀꯤꯇꯤꯒꯤ ꯃꯁꯛꯄꯨ ꯍꯦꯟꯅ ꯃꯁꯛ ꯆꯦꯠꯅ ꯂꯥꯅ ꯎꯕ ꯉꯝꯕ ꯑꯣꯏꯖꯈꯤ